ꯍꯦꯜꯂꯣ ꯁꯤ ꯃꯤꯁꯣꯒꯤ ꯑꯩꯅ ꯔꯤꯕꯤꯅ꯭ꯌꯨ ꯑꯃ ꯄꯤꯖꯔꯛꯀꯦ ꯇꯧꯕꯅꯦ ꯑꯩꯅ ꯁꯤꯖꯤꯟꯅꯖꯕ ꯁꯟ ꯏ꯭ꯁꯀ꯭ꯔꯤꯟ ꯑꯃꯒꯤ ꯃꯇꯥꯡꯗ ꯅꯍꯥꯟ ꯑꯩꯅ ꯃꯤꯁꯣꯗꯒꯤ ꯂꯧꯖꯒꯤꯕ ꯁꯟ ꯏ꯭ꯁꯀ꯭ꯔꯤꯟ ꯑꯗꯨꯒꯤ ꯃꯇꯥꯡꯗꯅꯦ ꯁꯟ ꯏ꯭ꯁꯀ꯭ꯔꯤꯟ ꯑꯗꯣ ꯑꯩꯉꯣꯟꯗ ꯁꯤꯖꯤꯟꯅꯕ ꯃꯇꯝꯗ ꯑꯗꯨꯛꯀꯤ ꯃꯇꯤꯛ ꯅꯨꯡꯉꯥꯏꯕ ꯐꯥꯎꯖꯩ ꯃꯇꯝꯗꯤ ꯑꯩꯅ ꯍꯥꯟꯅ ꯁꯤꯖꯤꯟꯅꯕ ꯁꯟ ꯏ꯭ꯁꯀ꯭ꯔꯤꯟ ꯁꯤꯡꯒꯤ ꯃꯅꯨꯡꯗ ꯑꯩꯅ ꯅꯍꯥꯟ ꯃꯤꯁꯣꯗꯒꯤ ꯂꯧꯖꯕ ꯁꯟ ꯏ꯭ꯁꯀ꯭ꯔꯤꯟ ꯑꯗꯨꯅ ꯑꯩꯒꯤ ꯑꯩꯅ ꯁꯤꯖꯤꯟꯅꯔꯛꯄ ꯁꯟ ꯏ꯭ꯁꯀ꯭ꯔꯤꯟ ꯁꯤꯡꯒꯤ ꯃꯅꯨꯡꯗ ꯈ꯭ꯋꯥꯏꯗꯒꯤ ꯁꯤꯖꯤꯟꯅꯕ ꯅꯨꯡꯉꯥꯏꯕ ꯁꯟ ꯏ꯭ꯁꯀ꯭ꯔꯤꯟ ꯍꯥꯏꯕꯗꯨ ꯑꯣꯏꯔꯦ ꯍꯥꯏꯕꯗꯤ ꯁꯟ ꯏ꯭ꯁꯀ꯭ꯔꯤꯟ ꯑꯗꯨ ꯂꯧꯕ ꯃꯇꯝꯗꯁꯨ ꯑꯩꯉꯣꯟꯗ ꯈꯨꯗꯣꯡ ꯆꯥꯕ ꯀꯌꯥ ꯃꯔꯨꯝ ꯄꯤꯕꯤꯔꯝꯃꯤ ꯍꯥꯏꯕꯗꯤ ꯁꯟ ꯏ꯭ꯁꯀ꯭ꯔꯤꯟ ꯑꯗꯨ ꯂꯧꯕ ꯃꯇꯝꯗ ꯑꯩꯉꯣꯟꯗ ꯕꯥꯏ ꯋꯥꯟ ꯒꯦꯠ ꯋꯥꯟ ꯁꯟ ꯏ꯭ꯁꯀ꯭ꯔꯤꯟ ꯐꯪꯕ ꯑꯃꯗꯤ ꯍꯥꯏꯕꯗꯤ ꯑꯩꯒꯤ ꯃꯥꯏꯗ ꯂꯩꯔꯝꯕ ꯁꯟ ꯕꯔꯟ ꯇꯧꯔꯝꯕ ꯃꯌꯥꯝꯗꯨ ꯑꯩꯅ ꯑꯗꯨꯒꯤ ꯁꯟ ꯏ꯭ꯁꯀ꯭ꯔꯤꯟꯗꯨ ꯇꯩꯕ ꯃꯇꯝꯗꯒꯤ ꯑꯩꯉꯣꯟꯗ ꯌꯥꯝꯅ ꯍꯥꯏꯕꯗꯤ ꯅꯨꯡꯉꯥꯏꯕ ꯑꯣꯏ